ꯌꯥꯝꯅ ꯂꯥꯏꯌꯦꯛꯄ ꯍꯧꯔꯛꯄꯗ ꯑꯍꯥꯟꯕꯗ ꯈ꯭ꯋꯥꯏꯗꯒꯤ ꯍꯦꯟꯅ ꯁꯣꯏꯕ ꯖꯒꯥꯁꯤ ꯃꯤꯒꯤ ꯃꯃꯥꯏ ꯌꯦꯛꯄꯗ ꯌꯥꯝꯅ ꯁꯣꯏꯒꯜꯂꯦꯕ ꯑꯗꯨꯒ ꯃꯊꯪꯗ ꯀꯂꯔ ꯄꯦꯟꯇꯤꯡꯗꯀꯣ ꯑꯗꯨꯒ ꯁꯦꯗꯤꯡ ꯇꯧꯕ ꯃꯇꯝꯗ ꯀꯂꯔ ꯀꯝꯕꯤꯅꯦꯁꯟꯗ ꯌꯥꯝꯅ ꯆꯥꯟꯅꯗꯕ ꯐꯖꯗꯕ ꯑꯣꯏꯒꯜꯂꯦꯕ ꯑꯗꯨꯕꯨ ꯍꯥꯏꯔꯤꯕ ꯊꯕꯛꯁꯤꯡ ꯑꯁꯤꯗꯤ ꯌꯥꯝꯅ ꯇꯣꯏꯅ ꯇꯣꯏꯅ ꯍꯦꯟꯅ ꯍꯦꯟꯅ ꯄ꯭ꯔꯦꯛꯇꯤꯁ ꯇꯧꯔꯤꯉꯩ ꯍꯦꯟꯅ ꯑꯩꯈꯣꯏꯗ ꯍꯦꯟꯅ ꯍꯩꯔꯛꯀꯗꯕꯅꯤ ꯑꯗꯨ ꯑꯃꯁꯨꯡ ꯀꯔꯤꯒꯨꯝꯕ ꯑꯩꯈꯣꯏꯅ ꯌꯥꯝꯅ ꯊꯋꯥꯏ ꯋꯥꯎꯖꯕ ꯇꯥꯔꯒꯗꯤ ꯑꯣꯖꯥ ꯑꯃꯒꯤ ꯃꯈꯥꯗ ꯍꯦꯟꯅ ꯄ꯭ꯔꯦꯛꯇꯤꯁ ꯇꯧꯕ ꯇꯥꯔꯒꯗꯤ ꯃꯤꯑꯣꯏ ꯑꯗꯨ ꯑꯃꯨꯛꯀ ꯍꯦꯟꯅ ꯃꯍꯥꯛ ꯃꯥꯏ ꯄꯥꯛꯄ ꯍꯦꯟꯒꯅꯦꯕ ꯑꯥꯔꯁꯀꯤ ꯂꯝꯗ